ꯍꯜꯂꯣ ꯎꯝ ꯀꯔꯤꯝ ꯇꯧꯗꯦꯗ ꯀꯥꯏꯗꯅꯣ ꯌꯥꯏꯑꯦ ꯆꯠꯁꯦ ꯌꯥꯏꯑꯦ ꯆꯠꯁꯦ ꯑꯗꯨ ꯀꯔꯝ ꯆꯠꯄꯗꯣ ꯑꯩꯈꯣꯏ ꯀꯅꯥ ꯀꯅꯥ ꯆꯠꯁꯦꯕ ꯑꯗꯨꯗꯤ ꯑꯣ ꯆꯠꯁꯤ ꯆꯠꯁꯤ ꯎꯝ ꯂꯝꯗꯤ ꯌꯥꯝ ꯊꯥꯞꯄ ꯖꯥꯠꯂꯅꯦ ꯌꯥꯏ ꯌꯥꯏ ꯑꯗꯨꯁꯨ ꯍꯣꯏ ꯍꯣꯏ ꯑꯗꯨ ꯆꯠꯁꯤ ꯆꯠꯁꯤ ꯉꯟꯅ ꯍꯣꯏ ꯍꯣꯏ ꯍꯣꯏ ꯆꯠꯂꯁꯦ ꯑꯗꯨꯒ ꯑꯗꯨꯝ ꯄꯥꯎ ꯐꯥꯎꯅꯔꯁꯦ ꯆꯠꯂꯝꯗꯥꯏꯗꯨꯗ ꯍꯣꯏ ꯍꯣꯏ